ꯃꯅꯤꯄꯨꯔꯒꯤ ꯐꯦꯁꯇꯤꯕꯦꯜ ꯍꯥꯏꯔꯒꯗꯤ ꯃꯌꯥꯝ ꯂꯩꯈ꯭ꯔꯦ ꯍꯥꯏꯇꯥꯔꯗꯤ ꯁꯝꯅ ꯍꯥꯏꯔꯕꯗ ꯑꯩꯈꯣꯏꯒꯤ ꯆꯩꯔꯥꯎꯕ ꯂꯩꯔꯦ ꯌꯥꯎꯁꯪ ꯂꯩꯔꯦ ꯀꯕꯨꯏꯁꯤꯡꯒꯤ ꯑꯣꯏꯕ ꯒꯥꯟꯉꯥꯏ ꯂꯨꯏ ꯉꯥꯏ ꯅꯤꯁꯨ ꯂꯩꯔꯦ ꯑꯗꯒꯤ ꯑꯁꯤꯗꯩ ꯍꯦꯟꯗꯣꯛꯇꯅ ꯃꯈꯜ ꯃꯈꯜ ꯀꯌꯥ ꯑꯝꯁꯨ ꯂꯩꯔꯦ ꯑꯩꯈꯣꯏꯒꯤ ꯀꯩꯅꯣ ꯕ ꯃꯅꯤꯄꯨꯔꯒꯤ ꯀꯜꯆꯔꯁꯦ ꯑꯗꯨꯒ ꯑꯩꯈꯣꯏꯒꯤ ꯍꯦꯟꯅ ꯀꯩꯟꯇꯧꯕꯁꯦ ꯖꯒꯣꯏ ꯏꯁꯩꯗ ꯍꯦꯟꯅ ꯑꯩꯈꯣꯏꯒꯤ ꯃꯤꯁꯇꯦꯠꯁꯦ ꯑꯩꯈꯣꯏꯒꯤ ꯁꯤꯒꯤ ꯂꯩꯕꯥꯛꯁꯤꯒꯤ ꯑꯣꯏꯅ ꯃꯦ ꯑꯦꯔꯇꯤꯁꯇꯤꯛ ꯇꯦꯂꯦꯟ ꯑꯣꯏꯕꯁꯦ ꯖꯒꯣꯏ ꯏꯁꯩꯗ ꯈꯛꯇ ꯑꯗꯨꯃꯥꯏꯅ ꯂꯩ